ꯍꯣꯏ ꯍꯜꯂꯣ ꯑꯥꯏ ꯃꯣꯟꯁꯥꯡ ꯄꯟꯊꯥꯒꯤ ꯃꯔꯨꯞꯇꯨ ꯅꯠꯇ꯭ꯔꯣ ꯏꯇꯥꯎꯗꯣ ꯑꯥ ꯏꯇꯥꯎ ꯁꯨꯃꯥꯏ ꯇꯧꯁꯤ ꯀꯨꯝꯁꯤꯗꯤ ꯀꯩꯅꯣ ꯍꯧꯖꯤꯛꯀꯤ ꯄꯟꯊꯥꯗꯨꯗ ꯀꯨꯝꯁꯤꯗꯤ ꯈ꯭ꯔꯤꯁꯃꯥꯁ ꯃꯍꯥꯎ ꯌꯦꯡꯉꯨꯁꯦ ꯀꯨꯝꯁꯤꯗꯤ ꯐꯦꯃꯤꯂꯤ ꯆꯠꯁꯤꯔꯅ ꯇꯧꯕ ꯑꯣꯖꯥꯁꯤ ꯁꯪꯒꯗ꯭ꯔꯣ ꯑꯧ ꯑꯗꯣ ꯏꯔꯥꯡꯁꯦ ꯐꯔꯗꯤ ꯈ꯭ꯔꯤꯁꯃꯥꯁ ꯆꯥꯎ ꯆꯥꯎꯅ ꯇꯧꯋꯦ ꯍꯥꯏ ꯑꯗꯨꯅ ꯀꯨꯝꯁꯤꯗꯤ ꯌꯥꯝ ꯇꯣꯏꯅꯁꯨ ꯎꯟꯅꯗ꯭ꯔꯦ ꯑꯗꯣ ꯍꯟꯗꯛꯇꯤ ꯃꯣꯟꯁꯥꯡꯗ ꯑꯣꯏꯅ ꯑꯩꯈꯣꯏ ꯈ꯭ꯔꯤꯁꯃꯥꯁ ꯌꯥꯎꯔꯨꯔꯁꯤꯅꯦ ꯍꯥ ꯑꯦ ꯑꯗꯨꯗꯤ ꯄ꯭ꯔꯣꯒ꯭ꯔꯥꯝꯗꯨ ꯁꯦꯝꯖꯔꯛꯑꯒꯦꯀꯣ ꯐꯔꯦ ꯐꯔꯦ ꯐꯔꯦ ꯐꯔꯦ ꯍꯣꯏ ꯅꯨꯡꯉꯥꯏꯅ ꯅꯨꯡꯉꯥꯏꯅ ꯂꯩ